ꯑꯣ ꯁꯤ ꯍꯥꯎ ꯏꯆꯦ ꯅꯨꯡꯉꯥꯏꯔꯤꯕ꯭ꯔꯣ ꯑꯣ ꯑꯣ ꯅꯈꯣꯟ ꯇꯥꯗꯕꯁꯨ ꯀꯨꯏꯔꯦ ꯑꯩꯅ ꯏꯆꯦꯁꯦ ꯐꯣꯟ ꯇꯧꯔꯛꯇꯣꯏ ꯑꯣꯏꯔ ꯃꯥꯜꯂꯦ ꯃꯪꯗ ꯎꯏꯌꯦ ꯒꯥꯅ ꯑꯩꯅ ꯉꯁꯤ

ꯑꯥ ꯑꯥ ꯀꯣꯏꯔꯛꯑꯣ ꯀꯣꯏꯔꯛꯑꯣ ꯀꯣꯏꯔꯛꯑꯣ ꯑꯉꯥꯡꯈꯩ ꯄꯩꯈꯥ ꯃꯣꯏꯗꯤ ꯄꯩꯈꯥꯗꯨ ꯀꯌꯥꯝ ꯀꯨꯏꯔꯦ ꯂꯣꯏꯈꯤꯕ ꯀꯩꯅꯣ ꯅꯨꯡꯉꯥꯏ ꯍꯥꯏꯕ꯭ꯔꯣ ꯑꯉꯥꯡꯈꯩ ꯄꯩꯈꯥ ꯅꯨꯡꯉꯥꯏ ꯍꯥꯏꯕ꯭ꯔꯣ ꯑꯣ ꯑꯣ ꯑꯣ ꯑꯣ ꯑꯗꯨ ꯃꯣꯏꯗꯤ ꯀꯩꯅꯣꯒꯥꯗꯨ ꯄꯣꯖꯤꯁꯟꯒꯥꯗꯨꯗꯤ ꯈꯪꯗ꯭ꯔꯥ ꯈꯪꯗ꯭ꯔꯖꯥꯠꯂꯣ ꯑꯣ ꯑꯣ ꯑꯣ ꯑꯗꯩꯗꯤ ꯃꯈꯥ ꯇꯧꯕꯗꯤ ꯃꯣꯏꯗꯤ ꯀꯔꯤ ꯇꯧꯒꯦ ꯍꯥꯏꯔꯤꯅꯣ ꯅꯤꯠ ꯊꯥꯒꯦ ꯍꯥꯏꯔ ꯀꯔꯤ ꯇꯧꯒꯦ ꯍꯥꯏꯅꯣ ꯍꯥ ꯑꯥ ꯅꯤꯠ ꯊꯥꯅꯦꯌꯦ ꯑꯗꯨꯗꯤ ꯀꯣꯆꯤꯡꯗꯤ ꯃꯥꯗꯤ ꯊꯥꯕꯤꯔꯣꯏꯗ꯭ꯔꯣ ꯀꯣꯆꯤꯡ ꯀꯣꯆꯤꯡ ꯅꯤꯠꯀꯤ ꯀꯣꯆꯤꯡ ꯍꯣꯏꯅꯦ ꯍꯣꯏꯅꯦ ꯍꯣꯏꯅꯦ ꯄꯩꯁꯥ ꯂꯩꯇꯕ ꯍꯥꯏꯕꯁꯤꯁꯨ ꯌꯥꯝ ꯂꯨꯕ ꯋꯥꯐꯝꯅꯤꯀꯣ ꯑꯗꯨꯅ ꯄꯩꯁꯥꯗꯣ ꯑꯉꯥꯡꯅ ꯇꯝꯅꯤꯡꯉꯦ ꯍꯥꯏꯗꯤ ꯑꯩꯈꯣꯏꯁꯨ ꯈꯜꯂꯤꯅꯦ ꯑꯉꯥꯡꯈꯩꯗꯣ ꯀꯩꯅꯣ ꯇꯧꯗ꯭ꯔꯗꯤ ꯄꯩꯁꯥꯁꯦ ꯁꯦꯟꯊꯣꯛ ꯂꯝꯕꯤ ꯂꯩꯇꯃꯤꯅ ꯑꯉꯥꯡꯗꯤ ꯁꯦꯝꯅꯤꯡꯉꯦ ꯁꯦꯝꯅꯤꯡꯉꯦ ꯍꯥꯏꯕꯕꯨ ꯄꯩꯁꯥꯗꯣ ꯊꯣꯛꯇ꯭ꯔꯕꯅꯤꯅ ꯑꯩꯈꯣꯏ ꯃꯊꯥ ꯌꯥꯝ ꯁꯥꯏꯌꯦꯕ ꯑꯩꯈꯣꯏꯒꯤꯁꯨ ꯑꯣ ꯑꯣ ꯑꯣ ꯑꯣ ꯂꯥꯛꯑꯣ ꯂꯥꯛꯑꯣ ꯀꯅꯥ ꯀꯅꯥꯅꯣ ꯂꯥꯛꯇꯣꯏꯁꯦ ꯍꯣꯏ ꯍꯣꯏ ꯑꯗꯨꯗꯤ ꯄꯨꯡ ꯀꯌꯥꯗ ꯍꯥꯏꯗꯤ ꯑꯌꯨꯛꯇ ꯂꯥꯛꯄꯅꯕꯨꯗꯤ ꯐꯩꯀꯣ ꯆꯥꯛꯀꯗꯣ ꯁꯤꯗ ꯆꯥꯅꯕ ꯑꯥ ꯆꯥꯛꯀꯗꯣ ꯆꯥꯁꯦ ꯑꯗꯣ ꯂꯥꯛꯄ ꯃꯇꯝꯗꯅꯦ ꯁꯣꯏꯕꯨꯝꯒꯗꯣ ꯈꯔ ꯄꯥꯏꯁꯟꯕꯤꯔꯤꯛꯄ ꯑꯣ ꯑꯣ ꯉꯥꯏꯈꯣ ꯉꯥꯏꯈꯣ ꯀꯩꯅꯣ ꯇꯧ